ꯑꯩꯍꯥꯛ ꯑꯩꯅ ꯇꯧꯔꯤꯕ ꯊꯕꯛꯁꯤ ꯑꯁꯤꯇ ꯅꯠꯇꯅ ꯌꯦꯟ ꯉꯥꯅꯨ ꯂꯣꯏꯕꯁꯨ ꯄꯥꯝꯖꯩ ꯂꯣꯏꯁꯨ ꯂꯣꯏꯖꯩ ꯑꯗꯨꯒ ꯌꯦꯟ ꯉꯥꯅꯨ ꯂꯣꯏꯕꯒꯤ ꯑꯍꯥꯡꯕ ꯃꯇꯝꯁꯤꯗ ꯑꯩ ꯄꯣꯠ ꯆꯩ ꯊꯥꯏ ꯄꯣꯠ ꯆꯩ ꯊꯔꯒ ꯄꯣꯠ ꯆꯩ ꯄꯨꯊꯣꯛꯇꯅ ꯈꯣꯠꯇꯅ ꯑꯗꯨꯝ ꯇꯧꯖꯩ ꯑꯗꯨꯒ ꯂꯣꯏꯅ ꯂꯣꯏꯅꯅ ꯄꯣꯠꯆꯩ ꯊꯥꯕꯁꯤꯒ ꯃꯇꯝ ꯈꯔ ꯐꯪꯖꯕꯗ ꯑꯩ ꯐꯤꯔꯣꯜꯁꯨ ꯁꯖꯩ ꯑꯗꯨꯝ ꯑꯗꯨꯒ ꯑꯩꯅ ꯌꯦꯟ ꯉꯥꯅꯨ ꯂꯣꯏꯕꯁꯦ ꯑꯁꯤꯗ ꯈꯔ ꯍꯦꯟꯅ ꯈꯨꯗꯣꯡ ꯆꯥꯔꯛꯄ ꯃꯇꯝꯗ ꯄꯥꯛꯊꯣꯛ ꯆꯥꯎꯊꯣꯛꯅ ꯂꯣꯏꯕ ꯍꯥꯏꯕꯁꯦ ꯑꯩꯒꯤ ꯄꯥꯟꯗꯝꯅꯦ